ꯃꯇꯝ ꯃꯇꯝꯒꯤ ꯃꯇꯨꯡ ꯏꯟꯅ ꯂꯦꯟ ꯔꯤꯐꯣꯝ ꯇꯧꯕ ꯄꯥꯝꯕꯤꯁꯤꯡ ꯄꯨꯟꯅ ꯃꯐꯝ ꯃꯥꯡꯍꯟꯗꯅ ꯊꯥꯕ ꯌꯥꯝꯅ ꯀꯨꯡꯅ ꯄꯥꯝꯕꯤꯁꯤꯡ ꯊꯥꯕ ꯏꯁꯃꯥꯔꯠ ꯋꯥꯇꯔ ꯃꯦꯅꯦꯁꯃꯦꯟ ꯍꯥꯏꯕꯗꯤ ꯏꯁꯤꯡ ꯏꯊꯩ ꯂꯧꯈꯣꯡ ꯑꯅꯧꯕ ꯇꯦꯛꯅꯤꯛ ꯁꯤꯖꯤꯟꯅꯗꯨꯅ ꯏꯔꯤꯒꯦꯁꯟ ꯇꯧꯕ ꯌꯥꯝꯅ ꯁꯥꯕ ꯋꯦꯗꯔꯗ ꯍꯧꯕ ꯄꯣꯠꯁꯤꯡ ꯊꯥꯕ ꯅꯥꯏꯇ꯭ꯔꯣꯖꯦꯟ ꯒꯤ ꯍꯥꯔ ꯁꯤꯟꯖꯤꯟꯅꯕ ꯗ꯭ꯔꯣꯟ ꯁꯤꯖꯤꯟꯅꯗꯨꯅ ꯍꯤꯗꯥꯛ ꯀꯥꯞꯄ ꯑꯃꯁꯨꯡ ꯂꯩꯅꯥ ꯇꯤꯟꯅꯥ ꯈꯪꯗꯣꯛꯄ ꯑꯁꯤꯅꯆꯤꯡꯕ ꯑꯁꯤꯇ ꯅꯠꯇꯅ ꯄ꯭ꯔꯗꯛꯁꯦ ꯌꯥꯝꯅ ꯄꯨꯊꯣꯛꯄ ꯄꯨꯊꯣꯛꯀꯗꯕ ꯚꯦꯔꯥꯏꯇꯤꯁ ꯍꯥꯏꯕꯗꯤ ꯃꯔꯨ ꯃꯔꯥꯡꯅꯆꯤꯡꯕ ꯄꯨꯊꯣꯛꯄ ꯑꯃꯁꯨꯡ ꯂꯧꯃꯤꯁꯤꯡꯗ ꯌꯦꯟꯊꯣꯛꯄꯅꯤ